ꯑꯩꯅ ꯍꯟꯗꯛ ꯑꯦꯃꯥꯖꯣꯟꯗꯒꯤ ꯁ꯭ꯀꯨꯜ ꯕꯦꯛ ꯑꯃꯈꯛ ꯏꯆꯥ ꯅꯨꯄꯤꯒꯤ ꯂꯧꯕꯤꯕꯅꯦ ꯃꯃꯜꯁꯨ ꯌꯥꯝ ꯍꯣꯡꯉꯦꯅ ꯂꯧꯕꯅꯦ ꯑꯗꯣ ꯀ꯭ꯋꯥꯂꯤꯇꯤ ꯌꯥꯝ ꯂꯩ ꯌꯥꯝꯅꯁꯨ ꯐꯩ ꯃꯔꯤꯁꯨ ꯌꯥꯝꯅ ꯀꯜꯂꯦ ꯃꯥꯒꯤ ꯆꯦꯟꯁꯨ ꯅꯤꯡꯊꯤꯅ ꯐꯖꯅ ꯄꯥꯟꯕꯤꯔꯛꯑꯦ ꯃꯁꯤ ꯁꯤꯖꯤꯟꯅꯕꯗ ꯌꯥꯝꯅ ꯅꯨꯡꯉꯥꯏ ꯑꯗꯨꯒ ꯑꯉꯥꯡꯁꯤꯅꯁꯨ ꯌꯥꯝꯅ ꯄꯥꯝꯕꯁꯨ ꯑꯣꯏꯅꯁꯨ ꯊꯣꯛꯑꯦ ꯑꯗꯨꯒ ꯑꯉꯥꯡꯁꯤꯅ ꯌꯥꯟꯕ ꯃꯇꯝꯗꯁꯨ ꯑꯗꯨꯛꯀꯤ ꯃꯇꯤꯛ ꯅꯨꯡꯉꯥꯏꯕ ꯁꯣꯞ ꯌꯥꯝꯅ ꯑꯣꯏꯕ ꯃꯃꯟꯁꯨ ꯌꯥꯝꯅ ꯍꯣꯡꯕ ꯃꯁꯤ ꯑꯃꯥꯖꯣꯟꯗꯒꯤ ꯑꯗꯨꯝ ꯃꯌꯥꯝꯅ ꯀꯛꯅꯤꯡꯉꯁꯨ ꯁꯤ ꯑꯗꯨꯝ ꯀꯛꯄꯥ ꯌꯥꯒꯅꯤ ꯃꯁꯤ ꯌꯥꯝꯅ ꯐꯩ ꯃꯁꯤ ꯕꯦꯛꯁꯦ ꯑꯉꯥꯡ ꯅꯨꯕꯤꯅꯁꯨ ꯌꯥꯝ ꯄꯥꯝꯒꯅꯤ ꯅꯣꯏꯅ ꯑꯝꯇꯪ ꯀꯛꯑꯒ ꯌꯦꯡꯕꯤꯌꯨ